ꯑꯩꯅ ꯇꯝꯕ ꯄꯥꯝꯂꯤꯕ ꯑꯔꯨꯕ ꯃꯊꯦꯜꯁꯤꯡ ꯑꯗꯨꯗꯤ ꯎꯇꯤ ꯊꯣꯡꯕ ꯁꯟ ꯊꯣꯡꯕ ꯉꯥꯔꯤꯡꯈꯥ ꯉꯧꯕꯅꯤ ꯑꯗꯨꯕꯨ ꯑꯩꯅ ꯌꯨꯇ꯭ꯌꯨꯞꯇ ꯌꯦꯡꯂꯨꯕꯗ ꯃꯨꯛꯕꯥꯡ ꯇꯧꯕꯁꯤꯡꯅ ꯌꯨꯇ꯭ꯌꯨꯞꯇ ꯊꯥꯒꯠꯂꯛꯄꯗ ꯑꯩꯅ ꯌꯦꯡꯖꯔꯨꯕꯅꯤ ꯌꯥꯝꯅ ꯍꯩꯅꯤꯡꯕꯅ ꯃꯔꯝ ꯑꯣꯏꯗꯨꯅ ꯑꯗꯨꯕꯨ ꯃꯈꯣꯏꯅ ꯊꯣꯡ ꯊꯥꯛꯂꯤꯕ ꯃꯆꯜꯁꯤꯡ ꯍꯥꯞꯂꯤꯕꯁꯤꯡ ꯑꯗꯨ ꯑꯩꯅ ꯌꯦꯡꯕꯗ ꯌꯥꯝꯅ ꯍꯩꯅꯤꯡꯕ ꯄꯣꯛꯏ ꯇꯝꯅꯤꯡꯕꯁꯨ ꯐꯥꯎꯋꯤ ꯑꯗꯣ ꯑꯩꯅ ꯃꯈꯣꯏꯅ ꯊꯣꯡꯂꯤꯕꯁꯤꯡ ꯑꯗꯨꯗꯒꯤ ꯌꯦꯡꯕꯗ ꯈꯤꯇꯪꯗꯤ ꯍꯩꯒꯅꯤꯅ ꯍꯥꯏꯕꯒꯤ ꯈꯜꯂꯤ ꯑꯗꯨ ꯃꯈꯣꯏꯅ ꯊꯣꯡꯂꯤꯕꯁꯤꯡ ꯑꯗꯨꯗ ꯍꯥꯞꯂꯤꯕ ꯃꯆꯜꯁꯤꯡ ꯑꯗꯨꯒ ꯃꯈꯣꯏꯅ ꯇꯧꯔꯤꯕ ꯃꯑꯣꯡ ꯃꯇꯧ ꯑꯗꯨꯁꯤꯡ ꯑꯗꯨꯁꯨꯗꯨ ꯑꯗꯨꯝ ꯌꯦꯡꯕꯗ ꯈꯤꯇꯪ ꯍꯩꯒꯅꯤ ꯍꯥꯏꯕꯒꯤ ꯑꯩꯅ ꯈꯟꯖꯩ